ꯈꯨꯡꯒꯪꯗ ꯂꯩꯕ ꯁꯥꯟꯅꯔꯣꯏꯁꯤꯡꯗꯤ ꯑꯌꯥꯝꯕꯅ ꯂꯥꯏꯔꯕ ꯑꯣꯏꯕꯅꯤꯅ ꯁꯧꯒꯠꯄꯤꯅꯤꯉꯥꯏꯒꯤ ꯂꯩꯇꯦ ꯄ꯭ꯂꯦꯒ꯭ꯔꯥꯎꯟꯁꯨ ꯌꯥꯝꯅ ꯈꯨꯗꯣꯡ ꯆꯥꯗꯦ ꯃꯁꯤꯒꯤ ꯑꯣꯟꯅ ꯇꯩꯅꯕꯗ ꯁꯍꯔꯗ ꯂꯩꯕ ꯄ꯭ꯂꯦꯌꯥꯔꯁꯤꯡꯗꯤ ꯌꯥꯝꯅ ꯈꯨꯗꯣꯡ ꯆꯥꯏ ꯑꯆꯧ ꯑꯆꯧꯕ ꯏꯁꯇꯦꯗꯤꯌꯝꯁꯤꯡ ꯑꯃꯗꯤ ꯂꯥꯏꯔꯤꯛꯀꯤ ꯐꯦꯁꯤꯂꯤꯇꯤꯁꯨ ꯂꯩꯕꯅꯤꯅ ꯈꯨꯡꯒꯪꯒꯤ ꯁꯥꯟꯅꯔꯣꯏꯁꯤꯡꯅ ꯌꯥꯝꯅ ꯈꯨꯗꯣꯡꯆꯥꯕ ꯍꯦꯜꯂꯤ